ꯑꯩꯅ ꯑꯩꯈꯣꯏ ꯁꯤꯒꯤ ꯑꯦꯂꯦꯛꯇ꯭ꯔꯤꯛꯀꯤ ꯕ꯭ꯂꯥꯡꯀꯦꯠꯁꯦ ꯃꯔꯨ ꯑꯣꯏꯅ ꯄꯥꯝꯗꯕꯒꯤ ꯃꯔꯝꯗꯤ ꯀꯔꯤꯒꯤꯅꯣ ꯍꯥꯏꯔꯒ

ꯑꯩꯈꯣꯏꯗ ꯃꯗꯨꯒꯤ ꯕꯦꯂꯨꯗꯨ ꯀꯔꯤꯁꯨ ꯂꯩꯇ꯭ꯔꯦ ꯑꯁꯤꯃ ꯑꯃ ꯑꯗꯨꯒꯤꯁꯨ ꯃꯊꯛꯇ ꯑꯁꯤꯒꯤꯁꯤ ꯑꯌꯥꯝꯕ ꯃꯤꯁꯤꯡꯅꯁꯨ ꯁꯤꯖꯤꯟꯅꯔꯒ ꯌꯥꯝꯅ ꯀꯨꯏꯅ ꯆꯠꯇꯕ ꯂꯥꯁꯇꯤꯡ ꯑꯣꯏꯗꯕ ꯑꯗꯨꯅꯁꯨ ꯃꯔꯝ ꯑꯃ ꯑꯣꯏꯔꯦ ꯑꯗꯨꯗꯩ ꯑꯇꯣꯞꯄ ꯑꯃꯅ ꯑꯁꯤ ꯃꯩꯒꯤ ꯊꯕꯛꯅꯤꯅ ꯀꯔꯤꯒꯨꯝꯕ ꯃꯇꯝꯗꯗꯤ ꯑꯩꯈꯣꯏꯒꯤ ꯃꯅꯨꯡꯗ ꯌꯥꯔꯛꯇꯕ ꯀꯔꯤ ꯇꯧꯕ ꯀꯥꯟꯗ ꯁꯦꯝꯕ ꯁꯥꯕꯗꯁꯨ ꯑꯩꯈꯣꯏꯒꯤ ꯉꯝꯗꯕ ꯑꯗꯨꯗꯒꯤ ꯌꯥꯝꯅ ꯀꯤꯕ ꯑꯃꯅ ꯉꯁꯥꯏ ꯀꯔꯤꯒꯨꯝꯕ ꯁꯥꯔꯀꯨꯏꯇꯁꯤ ꯉꯁꯥꯏ ꯁꯣꯏꯔꯛꯄ ꯗꯤꯁꯀꯅꯦꯛꯁꯟꯒꯨꯝꯕ ꯂꯥꯛꯄ ꯀꯥꯟꯗꯗꯤ ꯑꯩꯈꯣꯏꯗ ꯑꯗꯨꯃ ꯑꯃ ꯅꯨꯡꯉꯥꯏꯇ꯭ꯔꯦ ꯑꯗꯨꯗꯒꯤ ꯏꯂꯣꯏ ꯂꯣꯏꯕꯗ ꯑꯉꯥꯡꯁꯤꯡꯈꯩ ꯃꯌꯥꯝ ꯂꯩꯕꯁꯤꯅ ꯉꯁꯥꯏ ꯁꯤ ꯑꯦꯂꯦꯛꯇ꯭ꯔꯤꯛꯀꯤ ꯃꯩ ꯅꯨꯡ ꯀꯩ ꯀꯔꯥꯗ ꯑꯩꯈꯣꯏꯗ ꯌꯥꯝꯅ ꯁꯨꯝꯅ ꯊꯋꯥꯏ ꯂꯨꯝꯗꯕ ꯍꯥꯏꯇꯔꯦ ꯁꯤ ꯁꯤꯖꯤꯟꯅꯕ ꯀꯥꯟꯗ ꯀꯤꯕ ꯈꯣꯠꯄ ꯑꯗꯨꯒꯨꯝꯕ ꯂꯩꯕ ꯑꯁꯨꯝ ꯈꯜꯂꯨꯔꯒ ꯑꯦ ꯑꯗꯨ ꯑꯣꯏꯕ ꯇꯥꯔꯒꯗꯤ ꯃꯁꯤ ꯄꯣꯠꯁꯤ ꯊꯣꯏꯗꯣꯛꯄ ꯑꯩꯈꯣꯏꯗ ꯀꯥꯟꯅꯕ ꯂꯩꯇꯦ ꯍꯥꯏꯕꯁꯤꯅ ꯑꯗꯨꯃꯥꯏꯅ ꯈꯟꯕ